ꯍꯥꯎ ꯉꯁꯤꯗꯩ ꯑꯃ ꯍꯧꯔꯦ ꯉꯁꯤ ꯅꯨꯃꯤꯠ ꯇꯔꯦꯠꯅꯤ ꯇꯧꯔꯒ ꯏꯄꯨꯗꯧ ꯑꯃꯒꯤꯅ ꯑꯃꯨꯛꯅꯦ ꯅꯨꯃꯤꯠ ꯅꯤꯄꯥꯟ ꯉꯁꯤꯗꯩ ꯇꯔꯦꯠꯅꯤ ꯃꯇꯨꯡ ꯅꯤꯄꯥꯟꯅꯤꯗꯩ ꯑꯃꯨꯛ ꯍꯧꯔꯦ ꯆꯠꯄ ꯍꯥꯏꯁꯦ ꯌꯦꯡꯕꯔꯣ ꯅꯠꯇ꯭ꯔꯒꯅ ꯌꯥꯎꯁꯦ ꯍꯥꯏꯔꯣ ꯌꯥꯎ ꯌꯥꯎꯕꯗꯨ ꯌꯥꯏꯅꯦ ꯑꯗꯣ ꯀꯦꯗꯧꯕ ꯇꯜꯂꯤꯅꯦ

ꯅꯠꯇꯦ ꯏꯕꯦꯝꯃ ꯍꯨꯖꯤꯛꯀꯥꯟꯁꯦ ꯑꯩ ꯍꯥꯏꯔꯛꯀꯦꯕ ꯅꯪ ꯇꯥꯎꯋꯣꯀꯣ ꯍꯧꯖꯤꯛꯀꯥꯟꯁꯦ ꯀꯦꯕꯁꯦ ꯏꯁꯥꯅ ꯉꯥꯛ ꯀꯦꯔꯗꯤ ꯃꯤ ꯃꯃꯥꯡ ꯃꯔꯛ ꯊꯣꯛ ꯌꯥꯗ꯭ꯔꯦ ꯃꯦꯛꯀꯞ ꯑꯃ ꯀꯧꯗꯣꯏꯅꯤ ꯃꯦꯛꯀꯞꯇꯨꯁꯨ ꯆꯥꯝꯃꯉꯥꯒꯤ ꯃꯈꯥ ꯄꯤꯔꯨꯔꯗꯤ ꯍꯨꯔꯦꯟ ꯃꯤ ꯃꯔꯛ ꯇꯤꯟ ꯌꯥꯗ꯭ꯔꯦ ꯑꯗꯨꯅꯅꯦ ꯂꯥꯏ ꯍꯔꯥꯎ ꯌꯥꯎꯕ ꯆꯠꯄ ꯌꯥꯝ ꯇꯜꯂꯤꯁꯤꯀꯣ ꯂꯥꯏꯒꯤ ꯊꯧꯒꯜꯂꯣꯟ ꯇꯧꯕꯩꯗꯤ ꯌꯥꯝ ꯐꯕꯀꯣ ꯑꯗꯨꯒ ꯍꯧꯖꯤꯛꯀꯥꯟꯁꯤ ꯀꯦꯕꯒꯤ ꯂꯝꯗ ꯍꯤꯗꯥꯟꯅꯕꯁꯤꯗꯅꯦ ꯌꯥꯝ ꯕꯤꯠ ꯂꯩꯇꯕ ꯍꯥꯏꯇꯥꯔꯦ ꯑꯗꯣ ꯅꯪ ꯌꯥꯎꯅꯤꯡꯕ꯭ꯔꯣ ꯏꯁ ꯑꯃꯨꯛ ꯀꯩꯅꯣ ꯇꯧ ꯌꯥꯏꯅꯦ ꯑꯗꯨꯝ ꯌꯦꯡꯉꯁꯨ ꯌꯥꯏꯅꯦ ꯌꯦꯡꯉꯁꯦ ꯑꯗꯨꯝ ꯍꯨꯝꯅꯤ ꯆꯟꯕꯗ ꯌꯥꯏ ꯍꯨꯝꯅꯤ ꯆꯟꯕꯗꯣ ꯑꯗꯨꯗ ꯑꯣꯏꯅ ꯌꯥꯎꯔꯁꯤꯅꯦ ꯍꯥꯏꯗꯤ ꯍꯣꯏ ꯑꯗꯨꯝ ꯍꯥꯏꯗꯤ ꯑꯩꯈꯣꯏ ꯃꯤ ꯉꯜꯂꯤꯉꯩꯗꯗꯤ ꯁꯥꯗꯧ ꯇꯜꯂꯦꯕ ꯍꯌꯦꯡ ꯑꯩꯈꯣꯏ ꯃꯤ ꯂꯣꯏꯔꯝꯗꯥꯏꯒꯤ ꯃꯤ ꯈꯔ ꯌꯥꯝꯃꯀꯥꯟꯗꯗꯤ ꯑꯗꯩ ꯃꯤ ꯈꯪꯗꯦ ꯀꯔꯤ ꯍꯥꯏꯗꯣꯔꯤꯝꯅꯣ ꯃꯤ ꯌꯥꯝꯃꯀꯥꯟꯗ ꯈꯔ ꯐꯔꯦ ꯍꯥꯏ ꯇꯥꯔꯦ

ꯄꯨꯡꯁꯦ ꯍꯧꯖꯤꯛꯀꯥꯟꯗꯤ ꯀꯩꯅꯣ ꯇꯧꯗꯦꯗ ꯄꯨꯡ ꯇꯔꯦꯠ ꯃꯈꯥꯏꯁꯤ ꯊꯦꯡꯃꯟꯗꯣꯏꯔꯥ ꯊꯦꯡꯃꯜꯂꯣꯏꯗꯣꯏꯔꯥ ꯒ꯭ꯌꯥꯟ ꯇꯥꯗꯦꯅꯦ ꯇꯔꯦꯠ ꯃꯈꯥꯏ ꯊꯦꯡꯃꯟꯅꯤ ꯑꯩ ꯍꯥꯏꯔꯛꯀꯦ ꯁꯨꯃꯥꯏꯅ ꯇꯧꯔꯁꯤ ꯑꯩꯅꯅꯦ ꯃꯐꯝ ꯈꯔ ꯅꯛꯄꯅꯤꯅ ꯂꯥꯏ ꯃꯈꯣꯜ ꯍꯧ ꯇꯥꯔꯀꯥꯟꯗꯣ ꯑꯗ ꯐꯣꯟ ꯇꯧꯔꯛꯑꯒꯦ ꯑꯗꯨꯒ ꯑꯗꯨ ꯀꯩꯅꯣꯗꯤ ꯇꯧꯒꯅꯨ ꯂꯥꯏ ꯈꯨꯔꯨꯝꯃꯨꯁꯦ ꯑꯗꯨꯅꯅꯦ ꯆꯥꯛ ꯏꯁꯤꯡꯗꯤ ꯇꯧꯔꯛꯀꯅꯣ ꯑꯗꯣ ꯑꯗꯨꯝ ꯆꯥꯥꯛ ꯆꯥꯗꯅ ꯆꯠꯂꯁꯤꯅ ꯎꯝ ꯎꯝ ꯍꯣꯏ ꯍꯣꯏ ꯑꯪ ꯑꯦ ꯂꯣꯏꯁꯤꯜꯂꯣꯏ ꯑꯥ ꯑꯥ ꯑꯥ ꯑꯁꯨꯃꯥꯏꯅ ꯇꯧꯔꯁꯦ ꯍꯌꯦꯡ ꯍꯪꯆꯤꯠꯀꯤ ꯑꯍꯥꯟꯕꯁꯤꯅ ꯂꯥꯏ ꯍꯥꯟꯅ ꯂꯣꯏ ꯈꯨꯔꯨꯝꯊꯣꯛꯑꯁꯦ ꯍꯥꯏꯗꯤ ꯆꯥꯛ ꯏꯁꯤꯡ ꯆꯥꯗꯅ ꯉꯟꯅ ꯈꯨꯔꯨꯝꯃꯒ ꯍꯜꯂꯛꯑꯁꯦꯕꯀꯣ ꯍꯌꯦꯡ ꯂꯥꯏ ꯂꯣꯏ ꯀꯥꯟꯗꯅꯅꯦ ꯍꯥꯏꯗꯤ ꯐꯖꯅ ꯆꯥꯛ ꯏꯁꯤꯡ ꯆꯥꯔꯦꯗꯅ ꯑꯗꯨꯒ ꯈꯔ ꯊꯦꯡꯅ ꯆꯠꯂꯦꯗꯅ ꯑꯗꯨꯒ ꯍꯥꯏꯗꯤ ꯑꯔꯣꯏꯕꯒꯤ ꯌꯦꯡꯅꯤꯡꯕꯗꯣ ꯑꯗꯨꯃꯥꯏꯅ ꯑꯗꯨꯗ ꯌꯦꯡꯉꯁꯦ ꯀꯩꯅꯣ ꯍꯥꯏꯗ ꯂꯥꯏ ꯈꯨꯔꯨꯝꯃꯔꯣꯏꯗꯝꯅꯤꯅ ꯆꯥꯛ ꯏꯁꯤꯡ ꯆꯥꯔ ꯆꯠꯄꯗꯣ ꯌꯥꯔꯦꯗꯅ ꯑꯅꯤꯔꯛ ꯊꯣꯛꯇꯗꯤ ꯌꯥꯔꯔꯣꯏꯑꯕ ꯑꯣꯍꯣꯏ ꯊꯝꯃꯣ ꯊꯝꯃꯣ ꯊꯝꯃꯣ ꯎꯝ ꯎꯝ ꯍꯣꯏ ꯍꯣꯏ ꯊꯝꯃꯣ ꯊꯝꯃꯣ